ꯂꯩꯀꯥꯏꯗ ꯂꯩꯀꯥꯏꯒꯤ ꯏꯌꯥꯝꯕꯁꯤꯡ ꯗꯤꯒ꯭ꯔꯤ ꯂꯣꯏꯔꯕ ꯂꯩ ꯑꯗꯨ ꯃꯣꯏꯗꯨ ꯂꯥꯏꯔꯤꯛꯇꯨ ꯐꯖꯅ ꯇꯝꯃꯕꯅꯤꯅ ꯇꯨꯡꯒꯤ ꯄꯨꯟꯁꯤꯗ ꯍꯥꯏꯗꯤ ꯑꯆꯧꯕ ꯃꯤ ꯑꯃ ꯑꯣꯏꯕꯒꯤ ꯑꯁꯥꯗꯗꯤ ꯂꯩꯔꯤ